ꯑꯩꯈꯣꯏꯅ ꯁꯥ ꯁꯟ ꯂꯣꯏꯕ ꯃꯇꯝꯗꯀꯣ ꯀꯦꯃꯤꯀꯦꯜ ꯁꯤꯖꯤꯟꯅꯗꯕꯤꯗ ꯍꯥꯏꯕꯗꯤ ꯃꯍꯧꯁꯥꯒꯤ ꯑꯣꯏꯕ ꯃꯑꯣꯡꯗ ꯊꯥꯏꯅ ꯑꯍꯜꯁꯤꯡꯅ ꯇꯧꯔꯝꯕ ꯃꯑꯣꯡꯗ ꯁꯥ ꯁꯟꯕꯨ ꯂꯣꯏꯕꯁꯤꯅ ꯑꯩꯈꯣꯏꯅ ꯌꯥꯝꯅ ꯀꯥꯟꯅꯕ ꯐꯪꯉꯤ ꯁꯥ ꯁꯟꯗ ꯅꯥꯍꯟꯗꯕ ꯀꯟꯅ ꯃꯁꯥ ꯅꯨꯡꯉꯥꯏꯅ ꯂꯩꯍꯟꯕ ꯑꯗꯨꯒ ꯑꯩꯈꯣꯏꯅ ꯁꯥ ꯑꯩꯈꯣꯏꯅ ꯁꯥ ꯆꯥꯕ ꯃꯇꯝꯗ ꯗꯁꯨꯀꯣ ꯑꯩꯈꯣꯏꯗ ꯑꯅꯥꯕ ꯄꯣꯛꯍꯟꯗꯦ ꯄꯣꯛꯍꯟꯗꯦ ꯍꯥꯏꯕꯗꯤ ꯁꯥ ꯆꯥꯕꯤ ꯁꯥ ꯆꯥꯕꯒꯤ ꯐꯪꯐꯝ ꯊꯣꯛꯄ ꯆꯞ ꯆꯥꯕ ꯅ꯭ꯌꯨꯇ꯭ꯔꯤꯁꯟꯁꯤꯡꯁꯨ ꯐꯪꯍꯜꯂꯤꯀꯣ ꯑꯩꯈꯣꯏꯒꯤ ꯌꯨꯝꯒꯤ ꯑꯍꯜꯁꯤꯡꯅ ꯀꯦꯃꯤꯀꯦꯜ ꯌꯥꯎꯗꯕꯤꯗ ꯑꯣꯔꯒꯥꯅꯤꯛ ꯑꯣꯏꯕ ꯅꯦꯆꯔꯒꯤꯀꯣ ꯃꯆꯤꯟꯖꯥꯛꯁꯤꯡ ꯄꯤꯖꯔꯒ ꯁꯥ ꯁꯟ ꯁꯥ ꯁꯟ ꯂꯣꯏꯅꯕ ꯌꯥꯝꯅ ꯀꯟꯅ ꯄꯥꯎꯇꯥꯛ ꯄꯤꯕꯤ